ꯎꯝ

ꯎꯝ ꯐꯤꯔꯣꯟꯒꯤꯗ ꯍꯥꯏꯔꯒꯗꯤ ꯈꯨꯔꯈꯨꯜ ꯃꯨꯀꯥ ꯑꯗꯒꯤ ꯃꯨꯀꯥ ꯁꯨꯠꯀꯣ ꯈꯨꯔꯈꯨꯜ ꯃꯨꯀꯥ ꯁꯨꯠ ꯑꯗꯒꯤ ꯋꯥꯡꯈꯩ ꯐꯤ ꯋꯥꯡꯈꯩ ꯐꯤꯗꯁꯨ ꯃꯈꯟ ꯃꯈꯟ ꯗꯤꯖꯥꯏꯟ ꯑꯅꯧ ꯑꯅꯧꯕ ꯌꯥꯝꯅ ꯂꯩꯔꯦ ꯍꯧꯖꯤꯛꯀꯥꯟ ꯑꯗꯨꯒꯨꯝꯕꯁꯤꯡꯗꯨ ꯑꯩꯈꯣꯏ ꯁꯣꯝꯗꯒꯤ ꯑꯁꯣꯝꯅ ꯅꯥꯀꯟꯗ ꯄꯨꯊꯣꯛ ꯄꯨꯁꯤꯟ ꯀꯔꯕꯥꯔ ꯊꯥꯗꯣꯛ ꯊꯥꯖꯤꯟꯗꯁꯨ ꯌꯥꯝꯅ ꯈꯨꯗꯣꯡ ꯆꯥꯕꯅꯤ ꯑꯇꯩꯗꯤ ꯀꯔꯤ ꯈꯪꯅꯤꯡꯕ

ꯌꯥꯅꯤ ꯑꯗꯨꯒꯨꯝꯕꯒꯤ ꯈꯨꯗꯣꯡꯆꯥꯕ ꯍꯧꯖꯤꯛ ꯌꯥꯝ ꯂꯩꯔꯦ ꯃꯐꯝ ꯆꯨꯅꯤꯒ ꯐꯪꯕ ꯌꯥꯅꯤ ꯑꯗꯨꯝ ꯃꯃꯟꯁꯦ ꯃꯥꯗꯤ ꯐꯤꯗꯥ ꯐꯤꯗꯥꯗꯨꯒꯤ ꯃꯇꯨꯡ ꯏꯜꯂꯦꯀꯣ ꯑꯩꯈꯣꯏꯒꯤ ꯄꯣꯂꯤꯁꯇꯔ ꯍꯥꯏꯔꯒ ꯄꯣꯂꯤꯁꯇꯔꯒ ꯀꯣꯇꯟꯒ ꯃꯥꯟꯅꯗꯦꯗꯅ ꯁꯨꯃꯥꯏꯅ ꯇꯧꯗꯅ ꯃꯥꯟꯅꯗꯕ ꯈꯔ ꯑꯗꯨꯝ ꯃꯃꯟꯗꯁꯨ ꯑꯗꯨꯝ ꯈꯦꯠꯅꯔꯛꯀꯅꯤ ꯍꯥꯏꯇꯥꯔꯦ ꯎꯝ ꯎꯝ

ꯑꯗꯨ ꯗꯦꯂꯤꯕꯔꯤ ꯆꯥꯔꯖꯇꯤ ꯈꯔ ꯑꯗꯨꯝ ꯂꯧꯔꯝꯒꯅꯤꯕꯣ ꯑꯗꯣ ꯑꯗꯨꯝ ꯊꯥꯗꯣꯛ ꯊꯥꯖꯤꯟ ꯇꯧꯕ ꯌꯥꯕꯒꯤ ꯈꯨꯗꯣꯡ ꯆꯥꯕ ꯃꯐꯝ ꯂꯩꯔꯒꯗꯤ ꯑꯗꯨꯝ ꯌꯥꯕꯅꯦ

ꯌꯥꯝꯅꯤ ꯎꯝ ꯑꯗꯨꯒꯨꯝꯕꯗꯨꯁꯨ ꯃꯅꯤꯄꯨꯔꯒꯤ ꯑꯣꯏꯕ ꯌꯥꯝꯅ ꯐꯖꯕ ꯄ꯭ꯔꯗꯛ ꯃꯈꯜ ꯀꯩꯅꯣꯅꯦ ꯍꯥꯏꯇꯥꯔꯦ ꯀ꯭ꯔꯥꯐꯁ ꯑꯩꯈꯣꯏꯒꯤ ꯀ꯭ꯔꯥꯐ ꯀꯩꯅꯣꯅꯦꯕ ꯃꯈꯜ ꯑꯃꯅꯦꯕ ꯉꯁꯥꯏꯒꯤ ꯀꯧꯅꯥꯅ ꯁꯥꯕ ꯕꯦꯒ ꯈꯥꯎ ꯐꯛ ꯑꯗꯒꯤ ꯃꯈꯟ ꯃꯊꯦꯟꯒꯤ ꯀꯩꯅꯣ ꯌꯥꯝ ꯂꯩꯔꯦ ꯍꯥꯏꯇꯥꯔꯦ ꯀꯧꯅꯥꯅ ꯁꯥꯕꯗ ꯃꯣꯔꯥ ꯐꯥꯎꯕ ꯀꯧꯅꯥꯅ ꯁꯥꯕ ꯂꯩꯑꯕꯀꯣ ꯎꯝ ꯎꯝ ꯎꯝ ꯎꯝ

ꯎꯝ

ꯃꯃꯟꯗ ꯂꯩꯔꯦ ꯑꯗꯨꯒ ꯍꯧꯖꯤꯛ ꯃꯇꯝꯗ ꯀꯧꯅꯥꯁꯦ ꯃꯣꯏꯒꯤ ꯀꯧꯅꯥꯒꯤ ꯄꯣꯠꯊꯣꯛꯁꯤꯗ ꯍꯦꯛ ꯂꯩꯔꯨꯕꯗ ꯑꯗꯨꯝ ꯍꯦꯛꯇ ꯑꯦ ꯇꯥꯡꯉꯤꯅꯦ ꯒꯥꯏꯗꯤ ꯍꯦꯛꯇ ꯍꯥꯏꯅꯤꯡꯕꯅꯦꯕꯀꯣ ꯇꯥꯡꯗꯤ ꯇꯥꯡꯉꯦꯕ ꯇꯥꯡꯕꯒꯤ ꯃꯔꯝꯁꯦ ꯀꯩꯒꯤꯅꯣ ꯍꯥꯏꯕꯗ ꯀꯧꯅꯥꯒꯤ ꯄꯣꯠꯊꯣꯛꯁꯦ ꯍꯧꯖꯤꯛ ꯃꯇꯝꯗ ꯂꯩꯇ꯭ꯔꯦ ꯍꯥꯏꯕ ꯌꯥꯝꯅ ꯀꯧꯅꯥꯁꯦ ꯀꯧꯅꯥꯁꯦ ꯃꯤ ꯑꯌꯥꯝꯕꯅ ꯍꯧꯖꯤꯛ ꯇꯧꯅꯔꯤꯕꯁꯤꯡꯁꯤꯗꯤ ꯊꯑꯣꯏꯅ ꯊꯥꯔꯒ ꯃꯇꯦꯛ ꯑꯃ ꯀꯔꯤ ꯑꯃ ꯀꯩꯅꯣ ꯇꯧꯕꯥꯎꯅꯦꯕ ꯊꯥꯏꯅꯗꯤ ꯊꯥꯏꯅꯉꯩꯒꯤ ꯃꯇꯝꯗꯗꯤ ꯀꯩꯅꯣ ꯇꯧꯋꯦꯕ ꯉꯜꯂꯤꯉꯩ ꯃꯇꯝꯗꯗꯤꯀꯣ ꯀꯧꯅꯥꯁꯦ ꯑꯨꯗꯝ ꯄꯥꯊꯤ ꯀꯣꯝꯊꯤꯗ ꯄꯪꯍꯧꯗ ꯍꯧꯅꯔꯝꯃꯦꯕ ꯑꯗꯨ ꯑꯗꯨꯝ ꯄꯪꯂꯦꯟꯗ ꯂꯦꯜꯂꯒ ꯑꯗꯨꯝ ꯐ꯭ꯔꯤꯗ ꯐꯪꯕꯅꯤꯗꯅ ꯍꯧꯖꯤꯛꯅ ꯑꯗꯨꯒꯨꯝꯕꯗꯣ ꯂꯩꯇ꯭ꯔꯦꯕ ꯑꯗꯨꯅ ꯀꯧꯅꯥꯁꯦ ꯌꯥꯝ ꯍꯥꯏꯗꯤ ꯄꯣꯠꯊꯣꯛꯁꯦ ꯀꯧꯅꯥꯒꯤ ꯀꯩꯅꯣꯁꯦ ꯄ꯭ꯔꯗꯛꯁꯦ ꯀꯧꯅꯥ ꯍꯥꯏꯔꯤꯕ ꯄ꯭ꯔꯗꯛꯁꯦ ꯃꯁꯤ ꯌꯥꯝꯅ ꯇꯥꯡꯅ ꯐꯪꯉꯕ ꯄꯣꯠ ꯑꯣꯏ ꯍꯥꯏꯕ ꯃꯥꯁꯦ ꯑꯗꯨꯗꯨꯒ

ꯎꯝ

ꯐꯖꯕꯅꯦ

ꯎꯝ

ꯎꯝ ꯌꯥꯝ ꯐꯖꯕꯅ ꯎꯝ ꯑꯗꯨꯒꯤꯗꯨ ꯑꯗꯨꯒꯤꯗꯣ ꯀꯧꯅꯥꯅ ꯁꯥꯕ ꯄꯣꯠ ꯉꯥꯛꯇ ꯌꯣꯟꯕ ꯀꯩꯅꯣ ꯗꯨꯀꯥꯟ ꯑꯣꯏꯅ ꯐꯝꯕ ꯂꯩꯌꯦ ꯅꯥꯟꯗꯦ ꯂꯩꯀꯥꯏꯗ ꯎꯝ ꯎꯝ ꯂꯩꯕꯩꯗ ꯍꯣꯏ ꯍꯣꯏ ꯎꯝ ꯑꯥ ꯍꯣꯏ ꯍꯣꯏ ꯌꯥꯅꯤ ꯎꯝ ꯎꯝ ꯎꯝ

ꯎꯝ ꯐꯪꯉꯦ ꯐꯪꯉꯦ ꯍꯣꯏ ꯍꯣꯏ ꯍꯣꯏ ꯍꯣꯏ ꯌꯥꯝ ꯐꯅꯤ ꯐꯅꯤ